ꯁꯤ ꯖꯣꯃꯦꯇꯣꯒꯤꯗꯣ ꯑꯣꯏꯕꯤꯔꯕ ꯑꯩꯅ ꯉꯁꯥꯏ ꯑꯣꯗꯔ ꯇꯧꯈꯤꯕꯗꯣ ꯑꯦꯛꯁꯇ꯭ꯔꯥ ꯈꯔ ꯍꯥꯞꯆꯤꯟꯖꯒꯦ ꯇꯧꯕꯅꯦ ꯆꯧ ꯐꯨꯜ ꯄ꯭ꯂꯦꯠ ꯑꯅꯤ ꯑꯃꯒ ꯃꯣꯃꯣ ꯄ꯭ꯂꯦꯠ ꯑꯅꯤ ꯑꯃꯒ ꯍꯥꯞꯆꯤꯟꯖꯒꯦ ꯇꯧꯕꯅꯦ ꯑꯣꯗꯔꯁꯦ ꯑꯩꯅ ꯉꯔꯥꯡ ꯑꯗꯨꯝ ꯍꯥꯏꯖꯈ꯭ꯔꯕꯗꯨꯅꯦ ꯑꯗꯨꯝ ꯑꯌꯨꯛꯀꯤ ꯄꯨꯡ ꯇꯔꯥ ꯁ꯭ꯋꯥꯏꯗ ꯑꯗꯨꯝ ꯊꯤꯟꯕꯤꯔꯛꯑꯁꯨ ꯌꯥꯔꯅꯤ